ꯑꯩꯒꯤ ꯈꯨꯡꯒꯪꯗ ꯆꯠꯊꯔꯤꯕ ꯀꯔꯕꯥꯔꯁꯤꯡ ꯑꯗꯨꯗꯤ ꯉꯥꯒꯤ ꯐꯥꯔꯝ ꯇꯧꯕ ꯏꯟꯖꯥꯡ ꯅꯥꯄꯤ ꯏꯟꯖꯥꯡ ꯅꯥꯄꯤ ꯊꯥꯕꯅꯆꯤꯡꯕ ꯑꯁꯤꯁꯨ ꯇꯧꯋꯤ ꯑꯗꯨꯒ ꯃꯅꯥ ꯃꯅꯥ ꯃꯁꯤꯡ ꯊꯥꯗꯨꯅ ꯏꯪꯈꯣꯜ ꯀꯣꯏꯕꯒꯤ ꯊꯕꯛ ꯑꯁꯤꯁꯨ ꯇꯧꯋꯤ ꯑꯩꯒꯤ ꯈꯨꯡꯒꯪꯗ ꯈꯤꯇꯪ ꯈꯔ ꯃꯤ ꯌꯥꯝꯅ ꯇꯥꯕ ꯃꯐꯝꯁꯤꯡꯗ ꯗꯨꯀꯥꯟꯁꯤꯡ ꯍꯥꯡꯗꯨꯅ ꯆꯥꯟ ꯃꯇꯝꯒꯤ ꯆꯥꯟꯅꯕ ꯄꯣꯠꯂꯝꯁꯤꯡ ꯌꯣꯟꯗꯨꯅ ꯀꯔꯕꯥꯔ ꯇꯧꯕꯁꯨ ꯌꯥꯎꯅꯩ ꯉꯥꯒꯤ ꯐꯥꯝ ꯇꯧꯕꯃꯛꯇꯕꯨ ꯃ ꯉꯥ ꯃꯆꯥ ꯉꯥ ꯃꯈꯜ ꯃꯈꯜ ꯃꯈꯥ ꯀꯌꯥꯒꯤ ꯐꯥꯝ ꯇꯧꯅꯩ ꯈꯔ ꯑꯃꯅ ꯉꯥ ꯁ꯭ꯄꯣꯟ ꯇꯧꯕꯁꯨ ꯌꯥꯎꯋꯤ ꯈꯔ ꯑꯃꯅ ꯆꯥꯅꯕꯒꯤꯗꯃꯛꯇ ꯉꯥ ꯑꯆꯧꯕꯁꯤꯡ ꯌꯣꯛꯁꯤꯟꯗꯨꯅ ꯊꯝꯃꯤ ꯌꯣꯛꯁꯤꯟꯗꯨꯅ ꯊꯝꯂꯤꯕ ꯉꯥꯁꯤꯡ ꯑꯗꯨ ꯃꯅꯤꯄꯨꯔꯤꯒꯤ ꯑꯣꯏꯅ ꯀꯨꯝꯍꯩ ꯍꯔꯥꯎꯁꯤꯡꯗ ꯀꯨꯝꯍꯩ ꯍꯔꯥꯎꯁꯤꯡꯒꯤ ꯃꯇꯝꯗ ꯐꯥꯒꯠꯂꯒ ꯌꯣꯟꯊꯣꯛꯇꯨꯅ ꯀꯔ ꯑꯁꯤꯒꯨꯝꯕ ꯀꯔꯕꯥꯔ ꯑꯃꯁꯨ ꯇꯧꯋꯤ ꯃꯅꯤꯄꯨꯔꯤꯗꯗꯤ ꯀꯨꯝꯍꯩ ꯍꯔꯥꯎ ꯑꯃ ꯊꯣꯛꯄ ꯃꯇꯝꯗ ꯉꯥꯅ ꯅꯝꯅ ꯆꯥꯅꯩ ꯄꯟꯕ ꯌꯥꯕꯗꯤ ꯆꯥꯛꯀꯧꯕ ꯂꯨꯍꯣꯡꯕ ꯆꯥꯛꯀꯧꯕ ꯂꯨꯍꯣꯡꯕ ꯑꯁꯤꯗ ꯉꯥꯁꯤꯡ ꯑꯁꯤ ꯁꯨꯡꯁꯣꯏ ꯁꯣꯏꯗꯅ ꯏꯟꯖꯥꯡ ꯃꯊꯦꯜ ꯑꯃ ꯑꯣꯏꯅ ꯊꯣꯡꯅꯩ ꯑꯗꯨꯒ ꯃꯅꯥ ꯃꯁꯤꯡ ꯑꯁꯤꯁꯨ ꯈꯨꯡꯒꯪꯒꯤ ꯂꯝꯁꯤꯡ ꯑꯁꯤꯗꯗꯤ ꯃꯔꯥꯡ ꯀꯥꯏꯅ ꯐꯪ ꯃꯔꯥꯡ ꯀꯥꯏꯅ ꯐꯪꯉꯤ ꯃꯔꯝ ꯑꯁꯤꯅ ꯑꯔꯥꯞꯄ ꯂꯝꯁꯤꯡꯗꯒꯤ ꯃꯤꯑꯣꯏꯁꯤꯡꯅꯁꯨ ꯏꯟꯖꯥꯡ ꯅꯥꯄꯤꯁꯤꯡ ꯑꯁꯤ ꯂꯩꯕ ꯂꯥꯛꯏ ꯑꯁꯨꯝꯅ ꯀꯔꯕꯥꯔ ꯃꯈꯜ ꯃꯈꯜꯒꯤ ꯇꯧꯅꯩ